ꯑꯩꯅ ꯂꯝꯖꯦꯜ ꯆꯦꯟꯕꯗ ꯅꯨꯡꯉꯥꯏꯕ ꯂꯣꯀꯦꯁꯟ ꯑꯣꯔ ꯔꯨꯠ ꯍꯥꯏ ꯇꯥꯔꯒꯗꯤꯀꯣ ꯑꯩꯈꯣꯏꯒꯤ ꯈꯤꯇꯪ ꯆꯠꯈꯠꯂꯒ ꯑꯩꯈꯣꯏꯒꯤ ꯆꯤꯡ ꯂꯝꯕꯤꯒꯨꯝꯕ ꯃꯆꯥ ꯑꯃ ꯂꯩꯌꯦꯕꯀꯣ ꯍꯣꯁꯄꯤꯇꯥꯜꯁꯨ ꯑꯣꯏꯕ ꯍꯣꯁꯄꯤꯇꯥꯜꯁꯨ ꯂꯩꯕ ꯆꯤꯡ ꯂꯝꯕꯤꯁꯨ ꯑꯣꯏꯕ ꯍꯧꯖꯤꯛꯀꯤ ꯃꯐꯝꯁꯤ ꯅꯨꯡꯁꯥꯁꯨ ꯌꯥꯝ ꯁꯥꯗꯦ ꯑꯗꯒꯤ ꯅꯨꯡꯁꯤꯠꯁꯨ ꯌꯥꯝ ꯀꯟꯅ ꯁꯤꯠꯄꯁꯨ ꯑꯣꯏꯗꯦ ꯑꯗꯨ ꯌꯥꯝ ꯅꯨꯡꯉꯥꯏ ꯍꯥꯏ ꯇꯥꯔꯦ ꯍꯥꯏꯗꯤ ꯅꯨꯡꯁꯥ ꯁꯥ ꯀꯥꯟꯗꯁꯨ ꯅꯥꯀꯟ ꯅꯥꯀꯟꯗꯨꯗ ꯎ ꯋꯥ ꯌꯥꯝꯅ ꯍꯧꯕꯅꯤꯅ ꯑꯗꯨꯝ ꯅꯨꯡꯁꯥ ꯃꯈꯩꯗꯣ ꯎ ꯋꯥꯁꯤꯡꯗꯨꯅ ꯂꯣꯏꯅ ꯀꯟꯊꯣꯛꯄꯤ ꯑꯗꯒꯤ ꯅꯨꯡꯁꯤꯠ ꯅꯨꯡꯁꯤꯠ ꯌꯥꯝ ꯁꯤꯠꯄ ꯍꯥꯏꯗꯨꯁꯨ ꯑꯣꯏꯗꯦ ꯑꯗꯒꯤ ꯅꯨꯡꯁꯤꯠꯁꯨ ꯎ ꯋꯥ ꯌꯥꯝ ꯍꯧꯕ ꯍꯥꯏꯁꯤꯗꯕꯨ ꯅꯨꯡꯁꯤꯠꯁꯨ ꯑꯗꯨꯝ ꯂꯤꯔꯤ ꯂꯤꯔꯤ ꯁꯤꯠꯂꯤ ꯎꯔꯨꯝꯁꯨ ꯑꯗꯨꯝ ꯂꯥꯡꯉꯤ ꯑꯗꯒꯤ ꯂꯝꯖꯦꯟ ꯆꯦꯟꯕꯗꯁꯨ ꯏꯁꯥꯁꯨ ꯋꯥꯗꯅ ꯌꯥꯝ ꯅꯨꯡꯉꯥꯏꯅ ꯐ꯭ꯔꯤꯗꯝꯗ ꯌꯥꯝ ꯅꯨꯡꯉꯥꯏꯅ ꯆꯦꯟꯕ ꯌꯥꯏ ꯑꯗꯒꯤ ꯃꯣꯏ ꯂꯝꯕꯤꯗꯨꯁꯨ ꯌꯥꯝꯅ ꯐꯠꯇꯕ ꯍꯥꯏꯗꯨꯁꯨ ꯑꯣꯏꯗꯦ ꯌꯥꯝ ꯐꯕ ꯍꯥꯏꯗꯨꯁꯨ ꯑꯣꯏꯗꯦ ꯑꯩꯈꯣꯏꯅ ꯂꯝꯖꯦꯜ ꯑꯃ ꯆꯦꯟꯕ ꯃꯇꯝꯗ ꯖꯣꯒꯤꯡ ꯉꯥꯏꯍꯥꯛ ꯇꯧꯔꯨꯕ ꯃꯇꯝꯗ ꯌꯥꯝꯅ ꯅꯨꯡꯉꯥꯏꯕ ꯋꯦꯗꯔ ꯀꯟꯗꯤꯁꯟ ꯑꯗꯩ ꯂꯝꯕꯤ ꯍꯥꯏꯗꯨ ꯑꯣꯏꯌꯦꯕꯀꯣ ꯑꯗꯒꯤ ꯑꯩꯁꯦ ꯏꯊꯟꯇ ꯆꯦꯟꯕꯗꯒꯤꯗꯤ ꯃꯤ ꯑꯅꯤꯒꯨꯝꯕ ꯁꯨꯔꯒ ꯆꯦꯟꯕꯅ ꯅꯨꯡꯉꯥꯏ